ꯈꯨꯡꯒꯪꯗ ꯂꯩꯕ ꯁꯥꯇ꯭ꯔꯁꯤꯡ ꯑꯃꯁꯨꯡ ꯇꯥꯎꯟꯗ ꯂꯩꯕ ꯁ꯭ꯀꯨꯜꯁꯤꯡꯁꯤꯒ ꯈꯦꯠꯅꯕ ꯍꯥꯏꯔꯒꯗꯤ ꯑꯗꯨꯛꯀꯤ ꯃꯇꯤꯛ ꯂꯩꯈ꯭ꯔꯦ ꯍꯥꯏꯅ ꯍꯥꯏꯕ ꯌꯥꯏ ꯃꯔꯝꯗꯤ ꯀꯩꯒꯤꯅꯣ ꯍꯥꯏꯕ ꯃꯇꯝꯗ ꯈꯨꯡꯒꯪꯗ ꯂꯩꯔꯤꯕꯁꯤꯡꯁꯦ ꯑꯌꯥꯝꯕꯅ ꯂꯥꯏꯔꯕ ꯑꯣꯏꯅ ꯑꯌꯥꯝꯕ ꯇꯧꯋꯤ ꯃꯇꯝ ꯆꯥꯅ ꯐꯤ ꯊꯤꯗꯦ ꯑꯃꯁꯨꯡ ꯄꯨꯔꯤꯕ ꯑꯣꯖꯥꯁꯤꯡ ꯑꯗꯨꯁꯨ ꯏꯁꯇꯥꯞꯁꯤꯡ ꯑꯗꯨꯁꯨ ꯃꯈꯣꯏꯁꯨ ꯇꯂꯞ ꯆꯥꯡ ꯅꯥꯏꯅ ꯐꯪꯕ ꯉꯝꯖꯗꯦ ꯑꯃꯁꯨꯡ ꯇꯂꯞ ꯆꯥꯎꯅ ꯐꯪꯕ ꯉꯝꯖꯗꯦ ꯑꯗꯨꯕꯨ ꯁꯍꯔꯗ ꯂꯩꯔꯤꯕ ꯃꯤꯑꯣꯏꯁꯤꯡ ꯑꯗꯨꯗꯤ ꯑꯌꯥꯝꯕꯅ ꯄꯩꯁꯥ ꯅꯨꯡꯁꯥ ꯄꯥꯏꯕ ꯑꯌꯥꯝꯕ ꯑꯣꯏꯕꯅꯤꯅ ꯑꯉꯥꯡꯁꯤꯡ ꯁꯦ ꯃꯇꯝ ꯆꯥꯅ ꯐꯤ ꯊꯤ ꯑꯃꯁꯨꯡ ꯑꯣꯖꯥꯁꯤꯡꯁꯨ ꯃꯇꯝ ꯃꯇꯝ ꯆꯥꯅ ꯃꯊꯧ ꯇꯧꯕ ꯉꯝꯃꯤ ꯍꯥꯏꯕꯗꯤ ꯃꯈꯣꯏꯒꯤ ꯐꯪꯉꯤꯕ ꯁꯦꯂꯔꯤꯁꯤꯡ ꯑꯗꯣ ꯃꯄꯨꯡ ꯐꯥꯅ ꯐꯪꯕꯅꯤꯅ ꯆꯥꯎꯅ ꯐꯪꯕꯅꯤꯅ ꯑꯗꯨꯒꯨꯝꯃꯕ ꯈꯨꯗꯣꯡꯆꯥꯕꯁꯤꯡ ꯑꯗꯣ ꯀꯔꯤ ꯈꯨꯡꯒꯪꯁꯤꯡꯗ ꯂꯩꯕ ꯁ꯭ꯀꯨꯜꯁꯤꯡꯗꯗꯤ ꯏꯁꯇꯨꯗꯦꯟꯁꯨ ꯑꯣꯖꯥꯁꯨ ꯄꯨꯝꯅꯃꯛ ꯑꯅꯤꯃꯛ ꯑꯗꯨ ꯐꯪꯃꯤꯟꯅꯗꯦ ꯑꯗꯣ ꯑꯅꯤꯁꯤꯒꯤ ꯃꯇꯥꯡꯗ ꯑꯩꯈꯣꯏꯅ ꯐꯕ ꯐꯠꯇꯕ ꯍꯥꯏꯔꯒꯗꯤ ꯀꯩꯒꯤꯅꯣ ꯑꯩꯈꯣꯏꯅ ꯈꯨꯡꯒꯪꯗ ꯂꯩꯕ ꯁꯥꯇ꯭ꯔꯁꯤꯡꯁꯦ ꯁꯤꯒꯤꯁꯤꯅ ꯉꯁꯥꯏꯒꯤ ꯃꯈꯣꯏꯒꯤ ꯄꯣꯔ ꯐꯦꯃꯦꯂꯤꯗꯒꯤ ꯂꯥꯛꯄꯅꯤꯅ ꯑꯩꯈꯣꯏꯅ ꯉꯁꯥꯏꯒꯤ ꯑꯉꯥꯡꯁꯤꯡ ꯑꯁꯤꯗ ꯃꯈꯣꯏꯗ ꯍꯣꯝꯋꯥꯛ ꯑꯣꯏꯅ ꯄꯤꯈꯤꯕ ꯊꯕꯛꯁꯤꯡ ꯑꯁꯦ ꯌꯨꯝꯒꯤ ꯃꯤꯁꯤꯡꯅ ꯑꯍꯟ ꯂꯃꯟꯁꯤꯡꯅ ꯌꯦꯡꯁꯟꯕꯤꯗꯕ ꯃꯔꯝꯗꯤ ꯂꯩꯇ ꯂꯥꯏꯔꯒꯤ ꯊꯕꯛ ꯏꯪꯈꯥꯡ ꯁꯨꯅꯅꯕ ꯆꯠꯅꯅꯕ ꯍꯣꯠꯅꯕ ꯃꯇꯝꯗ ꯃꯆꯥꯁꯤꯡ ꯑꯗꯣ ꯑꯩꯒꯤ ꯏꯆꯥꯁꯤꯡꯁꯤꯒꯤ ꯉꯁꯤꯒꯤ ꯁ꯭ꯀꯨꯜꯗ ꯀꯔꯤ ꯇꯥꯛꯂꯛꯏ ꯅꯠꯇ꯭ꯔꯒꯅ ꯀꯔꯤ ꯇꯧꯔꯛꯏ ꯍꯥꯏꯕꯁꯤ ꯌꯦꯡꯁꯟꯕ ꯉꯝꯗꯕꯗꯒꯤ ꯑꯉꯥꯡꯁꯤꯡ ꯑꯁꯦ ꯑꯐꯕ ꯁꯥꯇ꯭ꯔ ꯀꯌꯥ ꯑꯃꯁꯨ ꯐꯕ ꯉꯝꯗꯅ ꯑꯗꯨꯃꯛ ꯃꯥꯡꯈꯤ ꯑꯗꯨꯒ ꯍꯥꯏꯔꯤꯕ ꯇꯥꯎꯟꯗ ꯂꯩꯔꯤꯕ ꯁ꯭ꯀꯨꯜꯁꯤꯡ ꯑꯁꯤ ꯇꯔꯨ ꯇꯅꯥꯟꯅ ꯂꯩꯕ ꯑꯃꯁꯨꯡ ꯀꯥꯂꯦꯟꯊꯥꯒꯤ ꯃꯇꯝꯗ ꯐꯦꯟꯅ ꯆꯤꯡꯕ ꯃꯄꯨꯡ ꯐꯥꯅ ꯊꯝꯗꯨꯅ ꯌꯥꯝꯅ ꯅꯨꯡꯉꯥꯏꯅ ꯇꯝꯍꯜꯂꯤ ꯑꯗꯨꯒ ꯃꯈꯣꯏꯒꯤ ꯍꯣꯝ ꯃꯈꯣꯏꯅ ꯌꯨꯝꯗ ꯍꯜꯂꯛꯑꯕ ꯃꯇꯝꯗꯁꯨ ꯃꯈꯣꯏꯒꯤ ꯏꯃꯨꯡ ꯃꯅꯨꯡꯁꯤꯡꯗ ꯊꯣꯏꯗꯣꯛꯅ ꯑꯋꯥꯠ ꯑꯄꯥ ꯂꯩꯇꯕꯅ ꯃꯔꯝ ꯑꯣꯏꯔꯒ ꯃꯈꯣꯏꯁꯤꯡ ꯑꯗꯨ ꯀꯩꯅꯣ ꯌꯥꯝ ꯅꯨꯡꯉꯥꯏꯅ ꯑꯃꯁꯨꯡ ꯂꯥꯏꯔꯤꯛ ꯂꯥꯏꯁꯨ ꯇꯝꯅꯤꯡꯕꯒꯤ ꯋꯥꯈꯜꯂꯣꯟꯗ ꯑꯗꯨꯃꯛ ꯇꯝꯕ ꯐꯪꯉꯤ ꯍꯥꯏꯔꯤꯕ ꯑꯅꯤ ꯋꯥꯐꯝ ꯈꯔ ꯑꯁꯤꯅꯤ ꯑꯩꯈꯣꯏꯅ ꯈꯨꯡꯒꯪꯒꯤ ꯑꯃꯁꯨꯡ ꯑꯩꯈꯣꯏꯅ ꯇꯥꯎꯟꯒꯤ ꯁ꯭ꯀꯨꯜꯁꯤꯡꯗ ꯈꯦꯠꯅꯕ ꯐꯪꯂꯤꯕꯁꯦ